ꯌꯨꯝꯗ ꯑꯩꯗꯤ ꯕꯤꯂꯥꯏꯇꯤ ꯉꯥꯅꯨꯁꯨ ꯑꯗꯒꯤ ꯀꯩꯅꯣꯁꯨ ꯀꯣꯏꯂꯔꯁꯨ ꯂꯣꯏꯅ ꯑꯗꯨꯝ ꯁꯨꯅꯉꯥꯏ ꯂꯣꯏ ꯍꯥꯏ ꯇꯥꯔꯦꯅꯦ ꯑꯩꯗꯤ ꯑꯗꯒꯤ ꯃꯊꯛꯁꯨ ꯑꯩꯒꯤꯗꯤ ꯉꯥꯅꯨꯒꯤꯅ ꯉꯥꯅꯨꯒꯤ ꯐꯖ ꯍꯞꯄꯥ ꯇꯧꯔꯒ ꯃꯥꯒꯤ ꯈꯟꯖꯟꯕꯤꯔꯦ ꯑꯗꯒꯤ ꯃꯊꯛꯇꯁꯨ ꯗꯤꯟ ꯈꯔ ꯃꯥꯒꯤ ꯅꯣꯡ ꯁꯤꯡ ꯇꯥꯔꯛꯄꯗ ꯅꯤꯡꯊꯝꯊꯥ ꯃꯇꯝꯗ ꯊꯨꯞꯐꯝ ꯃꯣꯏꯒꯤ ꯂꯩꯐꯝ ꯍꯥꯏꯗꯤ ꯐꯖꯅ ꯁꯦꯐꯇꯤ ꯑꯣꯏꯅꯉꯥꯏ ꯐꯖꯅ ꯊꯝꯕꯤꯌꯦ ꯑꯗꯨꯒ ꯆꯔꯨ ꯈꯔꯁꯨ ꯑꯗꯩ ꯋꯥꯏꯁꯨ ꯐꯖꯅ ꯊꯥꯕꯤꯌꯦ ꯃꯣꯏꯗꯣ ꯏꯪꯗꯅꯅꯕ ꯑꯗꯒꯤ ꯉꯥꯅꯨꯒꯤꯗꯤ ꯌꯦꯟꯒꯤꯅ ꯑꯩꯈꯣꯏꯅ ꯑꯃꯨꯛ ꯌꯦꯡꯒꯣꯟꯗ ꯐꯖꯅ ꯃꯥꯒꯤ ꯊꯝꯕꯤꯔꯒ ꯃꯔꯨꯝ ꯀꯣꯛꯅꯕ ꯃꯥꯒꯤ ꯄꯣꯂꯥꯡꯗꯨꯁꯨ ꯑꯗꯨꯝ ꯂꯣꯏ ꯊꯝꯃꯦꯕꯀꯣ ꯑꯗꯒꯤ ꯉꯥꯅꯨꯗꯨꯗꯤ ꯃꯁꯥꯅ ꯃꯁꯥꯒꯤ ꯃꯔꯨꯝ ꯑꯗꯨꯝ ꯀꯣꯛꯆꯔꯒ ꯑꯗꯨꯝ ꯑꯣꯟꯖꯕ ꯍꯥꯏ ꯇꯥꯔꯦꯅꯦ ꯉꯥꯅꯨꯗꯤ ꯑꯗꯒꯤ ꯀꯩꯅꯣꯅ ꯑꯗꯒꯤ ꯑꯩꯈꯣꯏꯒꯤ ꯌꯦꯟꯁꯤꯅ ꯑꯃꯨꯛ ꯃꯔꯨꯝꯗꯤ ꯀꯣꯛꯄ ꯑꯗꯩ ꯂꯣꯀꯦꯜꯒꯤ ꯌꯦꯟꯗꯕꯨꯗꯤ ꯃꯔꯨꯝꯗꯤ ꯀꯣꯛꯑꯒ ꯃꯁꯥꯅ ꯑꯗꯨꯝ ꯑꯣꯟꯖꯔꯦ ꯑꯗꯒꯤ ꯀꯣꯏꯂꯔꯗꯗꯤ ꯃꯗꯨ ꯃꯁꯥꯅ ꯑꯣꯟꯕ ꯍꯩꯇꯕꯅꯤꯅ ꯑꯩꯈꯣꯏꯅ ꯃꯔꯨꯝꯁꯤ ꯄꯨꯔꯒ ꯑꯦꯂꯦꯛꯇ꯭ꯔꯤꯛꯀꯤ ꯀꯩꯅꯣꯗꯨꯗ ꯃꯣꯏꯒꯤ ꯃꯔꯨꯝ ꯀꯣꯟꯐꯝꯗꯨꯗ ꯑꯗꯨꯝ ꯄꯨꯔꯒ ꯑꯗꯨꯝ ꯀꯣꯜꯍꯜꯂꯦ ꯑꯩꯈꯣꯏꯅ ꯑꯗꯨꯝ ꯑꯗꯩ ꯑꯩꯈꯣꯏꯅ ꯉꯥꯅꯨ ꯌꯦꯟ ꯂꯣꯏꯕꯁꯦ ꯐꯖꯅ ꯑꯗꯨꯛꯀꯤ ꯃꯇꯤꯛ ꯑꯗꯨꯝ ꯐꯖꯅ ꯂꯣꯏ ꯍꯥꯏ ꯇꯥꯔꯦ ꯃꯥꯒꯤ ꯀꯩꯅꯣꯁꯦ ꯃꯥꯒꯤ ꯃꯥꯒꯤ ꯊꯝꯐꯝ ꯖꯒꯥ ꯃꯥꯒꯤ ꯂꯣꯏꯅ ꯁꯦꯝꯕꯤꯔꯒ ꯁꯪ ꯅꯨꯡ ꯁꯦꯝꯃꯒ ꯑꯗꯨꯝ ꯂꯣꯏ ꯐꯖꯅ